ꯍꯂꯣ ꯑ ꯇꯥꯕ꯭ꯔꯣ ꯚꯥꯏ ꯑꯣ ꯀꯃꯥꯏ ꯇꯧꯔꯤꯒꯦ ꯅꯨꯡꯉꯥꯏꯔꯤꯕꯣ ꯁꯣꯝꯕꯨ ꯑꯗꯣ ꯀꯃꯥꯏ ꯇꯧꯕꯅꯣ ꯍꯥꯏꯗꯤ ꯒꯥꯟꯉꯥꯏꯁꯨ ꯀꯩꯅꯣ ꯇꯧꯔꯦ ꯅꯛꯁꯜꯂꯛꯑꯦ ꯑꯗꯨ ꯑꯩꯈꯣꯏꯁꯦ ꯒꯥꯟꯉꯥꯏꯁꯦ ꯌꯦꯡꯅꯤꯡꯕ ꯍꯥꯏꯇꯥꯔꯦ ꯑꯗꯣ ꯑꯗꯣ ꯍꯧꯖꯤꯛ ꯏꯔꯥꯡꯁꯤꯕꯨ ꯀꯃꯥꯏ ꯇꯧꯕꯅꯣ ꯂꯥꯛꯄ ꯈꯣꯠꯄꯁꯤꯕꯨ ꯌꯥꯗꯣꯏꯖꯥꯠꯂꯣ ꯁꯤꯕꯣ ꯑꯗꯣ ꯁꯨꯃꯥꯏ ꯇꯧꯕꯅꯤ ꯍꯥꯏꯗꯤ ꯀ꯭ꯌꯥꯝ ꯂꯥꯞꯅꯒꯦꯕ ꯍꯥꯏꯗꯤ ꯚꯥꯏꯈꯣꯏꯒꯤ ꯂꯩꯔꯤꯕꯗꯨꯒ ꯒꯥꯟꯉꯥꯏ ꯇꯧꯐꯝꯁꯤꯒ ꯀ꯭ꯌꯥꯝ ꯍꯥꯏꯗꯤ ꯀ꯭ꯌꯥꯝ ꯂꯥꯞꯅꯒꯦꯕ ꯑꯣ ꯑꯩꯈꯣꯏ ꯂꯥꯛꯄꯕꯨꯗꯤ ꯃꯤꯁꯦ ꯃꯉꯥꯃꯨꯛꯁꯦ ꯂꯥꯛꯀꯦ ꯇꯧꯕꯅꯦꯕꯀꯣ ꯑꯗꯣ ꯍꯥꯏꯗꯤ ꯒꯥꯔꯤꯁꯦ ꯚꯥꯏꯒꯤ ꯑꯣꯏꯅ ꯂꯩꯔꯤꯔꯣ ꯅꯠꯇ꯭ꯔꯒꯅ ꯕꯨꯛ ꯑꯣꯏ ꯇꯧꯗꯣꯏꯔꯣ ꯀꯃꯥꯏ ꯇꯧꯕꯅꯣ ꯁꯤꯕꯣ ꯑꯣ ꯑꯗꯣ ꯀꯩꯅꯣ ꯇꯧꯕ꯭ꯔꯣ ꯃꯣꯏꯁꯦ ꯔꯦꯟ ꯑꯣꯏꯅ ꯂꯩꯗꯣꯏ ꯅꯠꯇ꯭ꯔꯣ ꯃꯣꯏꯁꯤꯕꯣ ꯑꯣ ꯑꯣ ꯑꯗꯣ ꯀꯩꯅꯣ ꯇꯧꯕ꯭ꯔꯣ ꯍꯥꯏꯗꯤ ꯍꯣꯏ ꯍꯥꯏꯗꯤ ꯒꯥꯟꯉꯥꯏ ꯂꯥꯛꯄꯅꯤꯅ ꯍꯥꯏꯗꯤ ꯄꯥꯔꯇꯤ ꯈꯔꯗꯤ ꯇꯧꯗꯣꯏꯅꯤ ꯑꯗꯨ ꯍꯥꯏꯗꯤ ꯃꯣꯏꯗꯣ ꯃꯣꯏ ꯑꯗ꯭ꯋꯥꯏꯗꯣ ꯍꯥꯏꯗꯤ ꯂꯥꯡꯕ ꯌꯥꯕ ꯈꯣꯠꯄ ꯍꯥꯏꯗꯤ ꯂꯩꯗꯅ ꯁꯨꯝ ꯑꯗꯨꯝꯕꯗꯣ ꯌꯥꯗꯣꯏꯖꯥꯠꯂꯥ ꯌꯥꯔꯣꯏꯗꯣꯏ ꯑꯣꯏꯗꯤ ꯍꯥꯏꯗꯤ ꯅꯨꯡꯉꯥꯏꯔꯣꯏꯗꯣꯏꯕ ꯇꯧꯔꯤꯁꯦ

ꯑꯣ ꯑꯩꯈꯣꯏꯁꯨ ꯈꯪꯗꯦꯗ ꯑꯩꯈꯣꯏꯁꯨ ꯍꯟꯗꯛꯅ ꯍꯥꯏꯗꯤ ꯑꯍꯥꯟꯕ ꯂꯥꯛꯇꯣꯏꯅꯤꯕ ꯒꯥꯟꯉꯥꯏꯁꯤ ꯁꯨꯝ ꯍꯥꯏꯗꯤ ꯃꯤꯅ ꯅꯨꯡꯉꯥꯏ ꯈꯣꯠꯂꯤ ꯍꯥꯏꯅꯕꯗꯨꯗ ꯁꯨꯝ ꯀꯣꯏꯔꯛꯁꯤꯔꯥꯅ ꯇꯧꯕ ꯑꯗꯨꯒꯤꯅꯤꯗ ꯍꯥꯏꯗꯤ ꯚꯥꯏꯈꯣꯏꯗꯤ ꯍꯥꯟꯅꯗꯒꯤꯁꯨ ꯑꯗꯨꯝ ꯒꯥꯟꯉꯥꯏꯁꯤ ꯌꯥꯎꯔ ꯂꯩꯔꯕꯅꯤꯅ ꯍꯥꯏꯗꯤ ꯅꯣꯏꯅꯁꯨ ꯍꯦꯟꯅ ꯈꯪꯏꯗꯣ ꯍꯥꯏꯗꯤ ꯀꯩꯅꯣ ꯇꯧꯕꯅꯦꯕ ꯑꯗꯣ ꯍꯥꯏꯗꯤ ꯚꯥꯏꯈꯣꯏꯅ ꯈꯔ ꯌꯦꯡꯕꯤꯔꯒ ꯇꯧ ꯇꯥꯔꯦꯅꯦ ꯀꯣ ꯃꯥꯅꯦ ꯃꯥꯅꯦ ꯑꯩꯈꯣꯏ ꯑꯍꯥꯟꯕꯅꯦ ꯍꯟꯗꯛꯀꯤꯁꯦ ꯑꯗꯨꯒꯤꯅꯦꯕ ꯇꯧꯔꯤꯁꯦ ꯑꯣ ꯀꯩꯅꯣ ꯇꯧꯕꯅꯦ ꯍꯥꯏꯗꯤ ꯀꯩꯅꯣ ꯇꯧꯕꯅꯦ ꯑꯗꯨ ꯍꯣꯏ ꯄꯨꯜꯂꯁꯦ ꯒꯥꯟꯉꯥꯏ ꯅꯨꯃꯤꯠꯇꯣ ꯑꯗꯨꯗꯨꯒ ꯄꯨꯟꯅ ꯑꯩꯈꯣꯏ ꯂꯩꯃꯤꯟꯅꯔꯒ ꯄꯥꯔꯇꯤ ꯇꯧꯔꯁꯦ ꯑꯗꯨꯗꯨꯒ ꯐꯖ ꯌꯥꯎꯔꯁꯦ ꯒꯥꯟꯉꯥꯏꯗꯣ ꯑꯗꯨꯃꯥꯏꯅ ꯍꯣꯏ ꯍꯣꯏ ꯑꯗꯨꯗꯤ ꯀꯩꯅꯣ ꯇꯧꯔꯣ ꯑꯩꯈꯣꯏꯁꯨ ꯃꯤ ꯃꯉꯥꯅꯤ ꯑꯗꯣ ꯀꯩꯅꯣ ꯇꯧꯔꯣ ꯍꯥꯏꯗꯤ ꯒꯥꯔꯤ ꯀꯩꯀꯩꯒꯤꯗꯣ ꯑꯝꯇ ꯍꯥꯏꯗꯤ ꯕꯨꯛꯒꯨꯝꯕ ꯇꯧꯕꯤꯒꯗ꯭ꯔꯥ ꯅꯠꯇ꯭ꯔꯒꯅ ꯍꯥꯏꯗꯤ ꯀꯩꯅꯣ ꯚꯥꯏꯒꯤ ꯒꯥꯔꯤ ꯂꯩ ꯍꯥꯏꯔꯦꯗꯅ ꯑꯗꯣ ꯒꯥꯔꯤꯗꯣ ꯍꯥꯏꯗꯤ ꯁꯨꯝ ꯌꯥꯕ꯭ꯔꯥ ꯈꯣꯠꯄ꯭ꯔꯥ ꯆꯦꯛ ꯇꯧꯕꯤꯔꯣ ꯑꯗꯨꯗꯨꯒ ꯑꯩꯈꯣꯏꯁꯨ ꯂꯥꯛꯑꯒꯦꯕꯀꯣ ꯍꯌꯦꯡ ꯍꯪꯆꯤꯠꯒꯨꯝꯕꯁꯦ ꯂꯥꯛꯑꯒꯦ ꯑꯗꯨꯝꯕ ꯍꯦꯛꯇ ꯇꯧꯔꯁꯦ ꯑꯗꯨꯃꯥꯏꯅ ꯍꯣ ꯍꯣ ꯍꯣꯏ ꯌꯥꯔꯦ ꯌꯥꯔꯦ ꯊꯝꯃꯦ ꯊꯝꯃꯦ